ꯑꯩꯈꯣꯏ ꯀꯛꯆꯤꯡ ꯀꯛꯆꯤꯡꯒꯤ ꯑꯣꯏꯅ ꯍꯥꯟꯅꯗꯒꯤ ꯂꯩꯖꯔꯝꯕ ꯑꯩꯈꯣꯏꯒꯤ ꯇꯨꯔꯦꯟ ꯑꯗꯒꯤ ꯑꯩꯈꯣꯏꯒꯤ ꯂꯕꯨꯛ ꯂꯝꯍꯥꯡ ꯆꯤꯡ ꯑꯩꯈꯣꯏ ꯑꯗꯨꯝ ꯆꯤꯡ ꯀꯣꯊꯣꯛꯇꯦ ꯆꯤꯡ ꯎ ꯊꯥꯖꯤꯜꯂꯤ ꯑꯩꯈꯣꯏ ꯄ꯭ꯔꯖꯥꯁꯤꯡꯅ ꯑꯗꯨꯗꯒꯤ ꯑꯩꯈꯣꯏꯒꯤ ꯂꯧ ꯂꯩꯖꯔꯝꯕ ꯂꯧꯁꯤꯡ ꯑꯁꯤꯗꯒꯤ ꯑꯩꯈꯣꯏꯒꯤ ꯐꯧ ꯐꯖꯅ ꯊꯥꯏ ꯑꯩꯈꯣꯏ ꯃꯇꯝ ꯃꯇꯝꯒꯤ ꯆꯥꯅꯕ ꯏꯪꯡꯈꯣꯜꯁꯨ ꯀꯣꯏ ꯑꯗꯨꯒ ꯂꯝꯕꯤ ꯊꯣꯡ ꯂꯝꯕꯤ ꯊꯣꯡꯗ ꯅꯣꯡꯃꯒꯤ ꯆꯥꯏꯕ ꯑꯃꯣꯠꯄꯁꯤꯡ ꯑꯩꯈꯣꯏ ꯀꯛꯆꯤꯡ ꯃꯨꯅꯤꯁꯤꯄꯥꯂꯤꯇꯤꯅ ꯅꯨꯡꯇꯤꯒꯤ ꯁꯦꯡꯗꯨꯅ ꯑꯩꯈꯣꯏꯒꯤ ꯈꯔ ꯂꯥꯞꯅ ꯃꯐꯝ ꯖꯥꯒ ꯆꯥꯕ ꯑꯝꯗ ꯄꯨꯂꯞ ꯊꯝꯃꯤ ꯑꯗꯨꯒ ꯑꯩꯈꯣꯏ ꯀꯛꯆꯤꯡꯗ ꯁꯨꯝ ꯁꯦꯡꯗꯣꯛ ꯈꯣꯠꯇꯣꯛꯄ ꯐꯖꯅ ꯃꯨꯅꯤꯁꯤꯄꯥꯂꯤꯇꯤ ꯃꯈꯩꯅ ꯐꯖꯅ ꯌꯦꯡꯁꯤꯟꯕꯤꯕꯅ ꯃꯔꯝ ꯑꯣꯏꯔꯒ ꯑꯩꯈꯣꯏ ꯀꯛꯆꯤꯡ ꯁꯨꯝ ꯂꯨꯕ ꯅꯥꯟꯕ ꯁꯨꯝ ꯍꯦꯟꯒꯠꯂꯛꯏ